ꯑꯩꯍꯥꯛꯅ ꯅꯣꯔꯠ ꯏꯟꯗꯤꯌꯥꯒꯤ ꯄꯣꯠꯁꯤꯡ ꯑꯁꯤꯅ ꯌꯥꯝꯅ ꯄꯥꯝꯖꯩ ꯄꯥꯝꯂꯤꯕꯒꯤ ꯃꯔꯝꯗꯤ ꯃꯈꯣꯏꯒꯤ ꯆꯤꯟꯖꯥꯛ ꯀꯛꯄꯒꯤ ꯃꯅꯤꯄꯨꯔ ꯆꯤꯟꯖꯥꯛꯁꯤꯒ ꯃꯥꯟꯅꯩ ꯄꯔꯣꯊꯥ ꯁꯕꯖꯤ ꯆꯥꯛ ꯍꯋꯥꯏꯅꯆꯤꯡꯕ ꯑꯁꯤꯅꯤ ꯑꯌꯨꯛ ꯉꯟꯇꯥꯗꯅ ꯇꯟ ꯅꯨꯡ ꯍꯧꯔ ꯆꯥꯕ ꯅꯨꯡꯊꯤꯟꯗꯅ ꯆꯥꯛ ꯍꯋꯥꯏ ꯁꯕꯖꯤ ꯑꯗꯩ ꯀꯥꯡꯍꯧ ꯉꯧꯔꯒ ꯆꯥꯕ ꯑꯁꯤꯅꯤ ꯑꯩ ꯁꯥꯎꯠ ꯏꯟꯗꯤꯌꯥꯒꯤ ꯆꯥꯛ ꯍꯤꯟꯖꯥꯡꯁꯤꯁꯨ ꯄꯥꯝꯗꯕ ꯅꯠꯇꯦ ꯄꯥꯝꯖꯩ ꯄꯥꯝꯃꯁꯨ ꯃꯗꯨꯏꯁꯤꯡꯗꯣ ꯂꯥꯡꯕ ꯈꯣꯠꯄꯗꯣ ꯈꯔ ꯉꯝꯗꯕꯅ ꯏꯆꯥ ꯏꯁꯨꯗꯁꯨ ꯍꯋꯥꯏꯗꯣ ꯄꯤꯖꯔꯒ ꯃꯈꯣꯏꯗꯁꯨ ꯄ꯭ꯔꯣꯇꯤꯟꯒꯤ ꯁꯔꯨꯛ ꯆꯥꯡ ꯌꯥꯝꯅ ꯋꯥꯡꯕꯅꯤꯅ ꯃꯁꯥꯗꯁꯨ ꯀꯥꯅꯕꯒꯤ ꯑꯩ ꯁꯨꯝꯕꯩ ꯆꯤꯟꯖꯥꯛꯁꯦ ꯄꯥꯝꯖꯕꯅꯤ ꯑꯍꯟ ꯂꯃꯟꯅꯁꯨ ꯌꯥꯕ ꯏꯆꯥ ꯏꯁꯨꯗꯁꯨ ꯄꯤꯖꯕꯗ ꯑꯩꯈꯣꯏꯅ ꯉꯝꯖꯕ ꯃꯗꯨꯅꯅꯤ